ꯑꯩꯈꯣꯏꯅ ꯂꯝꯖꯦꯜ ꯆꯦꯟꯕꯒꯤ ꯃꯇꯥꯡꯗ ꯁꯨꯝ ꯃꯤꯝꯁ ꯎꯔꯒ ꯅꯣꯛꯅꯤꯡꯕ ꯍꯥꯏ ꯇꯥꯔꯒꯗꯤꯀꯣ ꯑꯩꯈꯣꯏꯅ ꯍꯨꯖꯤꯛꯇꯤ ꯏꯟꯁꯇꯒ꯭ꯔꯥꯝꯁꯨ ꯌꯥꯝ ꯄꯥꯏꯅꯔꯝꯅꯤꯅ ꯏꯟꯁꯇꯒ꯭ꯔꯥꯝꯁꯤꯗ ꯔꯤꯜꯁ ꯌꯥꯝ ꯊꯥꯒꯠꯂꯤꯗꯅ ꯑꯁꯤꯗ ꯑꯩꯈꯣꯏꯅ ꯁꯨꯝ ꯔꯤꯜꯁꯇꯣ ꯌꯦꯡ ꯃꯇꯝꯁꯤꯗ ꯍꯥꯏꯗꯤ ꯃꯤ ꯑꯃꯅ ꯑꯇꯣꯞꯄ ꯃꯤꯁꯤꯡꯒꯤ ꯅꯠꯇ꯭ꯔꯒꯅ ꯁꯥꯁꯤꯡꯒꯤ ꯑꯉꯥꯡꯁꯤꯡꯒꯤ ꯆꯦꯟꯕꯒꯤ ꯃꯑꯣꯡ ꯁꯨꯝ ꯇꯧꯔꯒ ꯐꯥꯒꯤ ꯖꯨꯒꯥꯏ ꯇꯧꯕꯁꯦ ꯍꯥꯏꯗꯤ ꯑꯉꯥꯡꯅ ꯀꯔꯝꯃꯥꯏꯅ ꯆꯦꯜꯂꯤ ꯐꯩꯅꯕꯨ ꯆꯦꯟꯈꯤꯒꯦꯔꯥ ꯌꯨꯡꯅꯕꯨ ꯆꯦꯟꯈꯤꯒꯦꯔꯥ ꯁꯨꯝ ꯆꯦꯜꯂꯝꯃꯒ ꯂꯣꯡꯅ ꯕꯣꯝꯕꯨ ꯇꯨꯈꯤꯒꯦꯔꯥ ꯑꯗꯨꯒꯤ ꯃꯑꯣꯡ ꯑꯗꯒꯤ ꯁꯒꯣꯜꯅ ꯀꯔꯝꯃꯥꯏꯅ ꯆꯦꯜꯂꯤ ꯁꯒꯣꯜꯗꯁꯨ ꯃꯈꯜ ꯃꯈꯜ ꯌꯥꯝ ꯂꯩ ꯑꯗꯨꯅ ꯀꯔꯝꯃꯥꯏꯅ ꯆꯦꯜꯂꯤ ꯑꯗꯒꯤ ꯍꯨꯏꯅ ꯀꯔꯝꯃꯥꯏꯅ ꯆꯦꯜꯂꯤ ꯍꯨꯏꯗꯁꯨ ꯍꯨꯏ ꯃꯈꯜ ꯌꯥꯝ ꯂꯩ ꯑꯗꯨꯅ ꯈꯣꯡ ꯅꯦꯝꯕ ꯍꯨꯏ ꯑꯁꯥꯡꯕ ꯑꯗꯒꯤ ꯑꯐ ꯑꯐꯕ ꯑꯗꯒꯤ ꯌꯥꯝ ꯀꯟꯅ ꯆꯦꯟꯕꯁꯨ ꯑꯗꯩ ꯑꯗꯨꯝ ꯑꯗꯨꯝꯃꯛ ꯑꯗꯨꯒꯨꯝꯕ ꯃꯈꯩꯗꯨꯅ ꯆꯦꯟꯕꯒꯤ ꯃꯑꯣꯡ ꯁꯨꯝ ꯇꯧꯔꯒ ꯃꯤꯝꯁ ꯑꯣꯏꯅ ꯁꯦꯝꯃꯒ ꯃꯌꯥꯝ ꯅꯣꯛꯍꯟꯕ ꯉꯝꯕꯗꯣ ꯑꯗꯨꯒꯨꯝꯕꯗꯣ ꯈꯔ ꯅꯣꯛꯅꯤꯡꯉꯤ